ꯀꯛꯆꯤꯡꯁꯦ ꯀꯛꯆꯤꯡ ꯍꯥꯏꯔꯤꯕ ꯖꯤꯂꯥ ꯀꯛꯆꯤꯡ ꯗꯤꯁꯇꯔꯤꯛ ꯑꯁꯤꯗ ꯇꯥꯔꯤꯕ ꯃꯤꯑꯣꯏ ꯈꯨꯗꯤꯡꯃꯛ ꯂꯣꯟ ꯈꯣꯏꯅ ꯉꯥꯡꯏ ꯂꯣꯟ ꯅꯧꯔꯒ ꯉꯥꯡꯗꯦ ꯑꯗꯨꯒ ꯀꯛꯆꯤꯡꯁꯤꯗ ꯈꯨꯟꯗꯥ ꯂꯩꯇꯥꯗꯨꯅ ꯅꯛꯅ ꯂꯩꯕ ꯍꯥꯏꯔꯒꯗꯤ ꯀꯛꯆꯤꯡꯒꯤ ꯍꯦꯛ ꯑꯋꯥꯡ ꯁꯥꯏꯗ ꯇꯅ ꯀꯣꯝ ꯖꯥꯇꯤ ꯍꯥꯏꯗꯅ ꯇꯥꯏ ꯃꯥꯟꯇꯛ ꯍꯥꯏꯔꯒ ꯃꯥꯟꯇꯛ ꯍꯥꯏꯔꯤꯕꯁꯤꯗ ꯀꯣꯝ ꯖꯥꯇꯤ ꯇꯥꯏ ꯑꯗꯨꯒ ꯀꯛꯆꯤꯡꯒꯤ ꯃꯈꯥ ꯊꯪꯕ ꯁꯥꯏꯗ ꯂꯣꯝꯗꯅ ꯐꯨꯅꯥꯟ ꯍꯥꯏꯗꯅ ꯃꯔꯤꯡ ꯈꯨꯟ ꯑꯃ ꯇꯥꯏ ꯈꯨꯟ ꯑꯅꯤꯁꯤ ꯀꯛꯆꯤꯡꯒ ꯌꯥꯝ ꯅꯛꯅ ꯂꯣꯟꯅꯕ ꯑꯗꯨꯒꯨꯝꯕ ꯇ꯭ꯔꯥꯏꯕꯦꯜ ꯖꯥꯇꯤ ꯑꯃꯅꯤ ꯃꯈꯣꯏ ꯑꯁꯤ ꯀꯣꯝꯒꯤꯁꯨ ꯀꯣꯝꯒꯤ ꯃꯔꯣꯟ ꯇꯣꯡꯉꯥꯟꯅ ꯂꯩ ꯑꯗꯨꯒ ꯐꯨꯅꯥꯟꯗ ꯇꯥꯕ ꯃꯔꯤꯡ ꯃꯈꯩꯁꯨ ꯇꯣꯡꯉꯥꯟꯕ ꯃꯔꯣꯟ ꯂꯩ ꯑꯗꯨꯕꯨ ꯀꯛꯆꯤꯡꯁꯤꯗ ꯈꯨꯟꯗꯥ ꯂꯩꯇꯥꯔ ꯂꯩꯃꯤꯟꯅꯕꯗ ꯀꯛꯆꯤꯡꯗ ꯊꯣꯔꯛꯄ ꯃꯇꯝꯗꯗꯤ ꯃꯩꯇꯩ ꯂꯣꯟ ꯉꯥꯡꯉꯒ ꯀꯛꯆꯤꯡꯁꯤꯗ ꯄꯥꯎ ꯐꯥꯎꯅꯩ ꯃꯈꯣꯏꯁꯨ ꯕꯖꯥꯔꯗ ꯀꯥꯔꯛꯏ ꯏꯟꯁꯥꯡ ꯅꯥꯄꯤ ꯌꯣꯜꯂꯒ ꯄꯨꯟꯅ ꯑꯩꯈꯣꯏ ꯃꯁꯦꯟ ꯈꯨꯟꯗꯥ ꯂꯩꯇꯥꯗꯨꯅ ꯍꯤꯡꯃꯤꯟꯅꯩ ꯑꯗꯨꯒ ꯀꯛꯆꯤꯡ ꯍꯥꯏꯔꯤꯕ ꯃꯐꯝ ꯑꯁꯤꯗ ꯑꯁꯦ ꯏꯕꯨꯗꯧ ꯈꯝꯂꯥꯡꯕꯅ ꯀꯣꯟꯕ ꯑꯗꯨꯒꯨꯝꯂꯕ ꯃꯐꯝ ꯑꯃꯅꯤ ꯑꯁꯤꯒꯤ ꯀꯛꯆꯤꯡ ꯍꯥꯏꯔꯤꯕ ꯃꯐꯝ ꯑꯁꯤꯗ ꯑꯩꯈꯣꯏꯅ ꯈꯨꯂꯦꯟ ꯍꯥꯏꯕ ꯑꯃꯒ ꯋꯥꯏꯔꯤ ꯍꯥꯏꯕ ꯑꯃꯒ ꯈꯥꯏꯗꯣꯛꯏ ꯈꯨꯂꯦꯟ ꯋꯥꯏꯔꯤ ꯑꯅꯤꯃꯛ ꯏꯕꯨꯗꯧ ꯈꯝꯂꯥꯡꯕ ꯑꯅꯤ ꯂꯥꯏ ꯏꯁꯣꯔ ꯑꯁꯤ ꯏꯔꯥꯠꯇꯨꯅ ꯊꯝꯃꯤ ꯑꯗꯨꯒ ꯋꯥꯏꯔꯤ ꯁꯥꯏꯗꯇꯨ ꯂꯩ ꯏꯕꯨꯗꯧ ꯈꯝꯂꯥꯡꯕꯒꯤ ꯂꯥꯏꯀꯣꯟ ꯈꯨꯂꯦꯟ ꯁꯥꯏꯗꯇꯁꯨ ꯂꯩ ꯇꯨꯔꯦꯟ ꯋꯥꯡꯃ ꯋꯥꯡꯃꯅꯤ ꯀꯛꯆꯤꯡ ꯋꯥꯏꯔꯤ ꯀꯛꯆꯤꯡ ꯈꯨꯂꯦꯟ ꯍꯥꯏꯔꯤꯕꯁꯤ ꯑꯗꯨꯒ ꯉꯥꯡꯕ ꯋꯥꯗꯤ ꯑꯩꯈꯣꯏ ꯃꯔꯣꯟ ꯈꯣꯏꯅ ꯉꯥꯡꯏ ꯑꯗꯨꯒ ꯑꯇꯣꯞꯄ ꯇ꯭ꯔꯥꯏꯕꯦꯜ ꯀꯥꯡꯂꯨꯞ ꯃꯐꯝꯁꯤꯗ ꯂꯥꯛꯄ ꯃꯇꯝꯗꯁꯨ ꯐꯖꯟꯅ ꯅꯨꯡꯁꯤ ꯆꯥꯟꯅꯅ ꯖꯤꯂꯥ ꯑꯁꯤꯗ ꯂꯩꯃꯤꯟꯅꯩ ꯑꯗꯨꯒ ꯑꯩꯈꯣꯏꯗ ꯐꯥꯎꯅꯕ ꯂꯣꯟ ꯍꯥꯏꯔꯒꯗꯤ ꯃꯩꯇꯩ ꯂꯣꯟ ꯑꯁꯤ ꯉꯥꯡꯉꯒ ꯐꯥꯎꯅꯩ ꯀꯛꯆꯤꯡ ꯑꯩꯈꯣꯏꯗꯤ ꯃꯔꯣꯟ ꯈꯣꯏꯕꯅꯤꯅ ꯀꯛꯆꯤꯡ ꯑꯩꯈꯣꯏꯒ ꯑꯇꯣꯞꯄ ꯃꯐꯝꯒꯤ ꯃꯤꯁꯤꯡꯒ ꯂꯣꯟ ꯉꯥꯡꯕꯗ ꯈꯔ ꯈꯦꯠꯅꯩ ꯑꯗꯨꯅ ꯀꯛꯆꯤꯡ ꯍꯥꯏꯔꯤꯕ ꯖꯤꯂꯥ ꯑꯁꯤꯗ ꯂꯩꯔꯤꯕ ꯑꯁꯦ ꯀꯛꯆꯤꯡ ꯑꯌꯥꯝꯕ ꯄꯔꯖꯥ ꯉꯥꯛꯇꯅꯤ ꯇꯥꯔꯤꯕ ꯑꯗꯨꯒ ꯇ꯭ꯔꯥꯏꯕꯦꯜ ꯍꯥꯏꯔꯒꯗꯤ ꯃꯔꯤꯡ ꯀꯣꯝꯅ ꯑꯌꯥꯝꯕ ꯀꯛꯆꯤꯡꯗ ꯂꯥꯛꯏ ꯑꯗꯨꯒ ꯃꯈꯣꯏ ꯅꯒꯥ ꯖꯥꯇꯤ ꯃꯈꯩꯁꯤꯒꯁꯨ ꯄꯨꯜꯂꯒ ꯄꯨꯟꯅ ꯈꯨꯟꯗꯥ ꯂꯩꯇꯥꯗꯨꯅ ꯑꯩꯈꯣꯏ ꯍꯤꯡꯃꯤꯟꯅꯩ